ꯃꯅꯤꯄꯨꯔ ꯂꯣꯜ ꯍꯥꯏꯕꯁꯤ ꯑꯩꯈꯣꯏꯒꯗꯤ ꯌꯥꯝ ꯈꯦꯠꯅꯈ꯭ꯔꯦ ꯃꯔꯝꯗꯤ ꯑꯩꯈꯣꯏꯅ ꯃꯤ ꯑꯃꯒꯤ ꯃꯃꯤꯡ ꯀꯧꯕ ꯃꯇꯝꯗ ꯑꯃꯁꯨꯡ ꯊꯕꯛ ꯑꯃ ꯇꯧ ꯃꯇꯝꯗ ꯄꯣꯠꯁꯛ ꯑꯃꯒꯤ ꯃꯃꯤꯡ ꯑꯣꯏꯒꯦꯔꯥ ꯀꯔꯤ ꯑꯃ ꯇꯧꯒꯦꯔꯥ ꯋꯥ ꯑꯃ ꯉꯥꯡꯕ ꯃꯇꯝꯗ ꯑꯩꯈꯣꯏꯅ ꯂꯣꯜꯁꯤ ꯌꯥꯝ ꯈꯦꯠꯅꯩ ꯑꯗꯨꯒ ꯑꯩꯈꯣꯏꯅ ꯃꯤꯡ ꯑꯃ ꯀꯧꯕ ꯃꯇꯝꯗꯁꯨ ꯑꯗꯨꯝ ꯃꯥꯟꯅꯗꯦ ꯂꯣꯜ ꯍꯥꯏꯕꯁꯦ ꯃꯅꯤꯄꯨꯔ ꯍꯥꯏꯕꯁꯤ ꯃꯅꯤꯄꯨꯔ ꯂꯣꯜ ꯍꯥꯏꯕꯁꯤꯅ ꯑꯩꯈꯣꯏꯒꯤ ꯃꯅꯤꯄꯨꯔ ꯏꯁꯇꯦꯠ ꯄꯨꯝꯅꯃꯛꯀꯤ ꯑꯄꯨꯟꯕ ꯂꯣꯟꯜꯅꯤ ꯑꯗꯨꯅ ꯑꯩꯈꯣꯏ ꯉꯥꯡꯕ ꯃꯇꯝꯗꯁꯨ ꯑꯩꯈꯣꯏ ꯌꯥꯝ ꯅꯨꯡꯉꯥꯏꯕ ꯑꯣꯏ ꯃꯅꯤꯄꯨꯔ ꯂꯣꯜ ꯍꯥꯏꯕ ꯑꯁꯤꯅ ꯑꯩꯈꯣꯏ ꯉꯥꯡꯕ ꯃꯇꯝꯗ ꯌꯥꯝ ꯅꯨꯡꯉꯥꯏꯕ ꯌꯥꯝ ꯅꯨꯡꯉꯥꯏꯕ ꯏꯁꯥꯗ ꯐꯥꯎꯍꯜꯂꯤ ꯑꯗꯨꯒ ꯑꯩꯈꯣꯏꯅ ꯄꯣꯠꯁꯛ ꯁꯛ ꯑꯃ ꯍꯥꯏꯕ ꯃꯇꯝꯗ ꯃꯅꯤꯄꯨꯔ ꯍꯥꯏꯕꯁꯤꯒ ꯑꯩꯈꯣꯏꯒꯤ ꯂꯣꯜꯒ ꯈꯤꯇꯪ ꯈꯦꯠꯅꯩ ꯃꯔꯝ ꯑꯗꯨꯅ ꯃꯅꯤꯄꯨꯔ ꯍꯥꯏꯕꯁꯤ ꯑꯩꯈꯣꯏꯅ ꯃꯅꯤꯄꯨꯔ ꯏꯁꯇꯦꯠꯀꯤ ꯑꯣꯏꯅꯗꯤ ꯑꯩꯈꯣꯏ ꯃꯅꯤꯄꯨꯔ ꯂꯣꯜ ꯍꯥꯏꯕꯁꯤꯅ ꯑꯄꯨꯟꯕ ꯑꯣꯏꯕꯅꯤꯅ ꯃꯤꯄꯨꯝ ꯈꯨꯗꯤꯡꯃꯛꯅ ꯂꯣꯏꯅ ꯈꯪꯅꯩ ꯃꯅꯤꯄꯨꯔ